ꯍꯜꯂꯣ ꯀꯔꯤ ꯀꯔꯤ ꯃꯇꯥꯡꯗ ꯈꯪꯅꯤꯡꯕ ꯂꯩꯒꯦ ꯁꯣꯡ ꯗꯤꯖꯥꯏꯟꯒꯤ ꯃꯇꯥꯡꯗ ꯑꯗꯣ ꯅꯪꯒꯤ ꯌꯨꯝꯒꯤ ꯃꯈꯥ ꯄꯣꯜꯂꯦ ꯁꯝꯅ ꯍꯥꯏꯔꯀꯥꯟꯗ ꯌꯨꯝꯁꯤ ꯈꯤꯇꯪ ꯐꯣꯔꯦꯟ ꯂꯨꯛ ꯀꯨꯝꯕ ꯂꯥꯛꯅꯤꯡꯉꯥꯏ ꯍꯥꯏꯇꯥꯔꯒꯗꯤ ꯈꯤꯇꯪ ꯃꯤꯜꯀꯤ ꯋꯥꯏꯠꯀꯨꯝꯕ ꯑꯗꯨꯒꯨꯝꯕ ꯄꯦꯟꯠ ꯇꯧꯕ ꯌꯥꯏ ꯑꯗꯒꯤꯗꯤ ꯅꯪꯅ ꯈꯤꯇꯪ ꯌꯥꯛꯄ ꯄꯥꯝꯃꯦ ꯍꯥꯏꯇꯥꯔꯒꯅ ꯔꯦꯗ ꯀꯨꯝꯕ ꯇꯧꯕ ꯌꯥꯏ ꯑꯗꯨ ꯃꯦꯗꯥꯝꯒꯤ ꯃꯈꯥ ꯄꯣꯜꯂꯦꯅꯦ ꯃꯦꯗꯥꯝꯅ ꯀꯔꯤ ꯀꯔꯤ ꯃꯑꯣꯡꯗꯨ ꯍꯥꯏꯐꯦꯠ ꯄꯥꯝꯕꯤꯒꯦ

ꯑꯣ ꯑꯣ ꯍꯣꯏ ꯑꯗꯨꯒꯨꯝꯕꯒꯤ ꯐꯦꯁꯤꯂꯤꯇꯤꯁꯨ ꯂꯩꯒꯅꯤ ꯑꯗꯨꯝ ꯐꯖꯅ ꯐꯖꯕ ꯑꯗꯨꯒꯨꯝꯕꯒꯤ ꯁ꯭ꯇꯥꯏꯜ ꯂꯩꯒꯅꯤ ꯑꯗꯨ ꯄꯩꯁꯥꯁꯦ ꯀꯌꯥꯃꯨꯛꯀꯤ ꯆꯥꯡ ꯔꯦꯟꯖꯇ ꯄꯥꯝꯃꯤ ꯋꯥꯟ ꯀ꯭ꯔꯣꯔ ꯍꯣꯏ ꯑꯗꯨꯗꯤ ꯑꯗ ꯌꯥꯝ ꯊꯤꯅ ꯐꯖꯔꯅꯤ ꯑꯗꯨꯗ ꯌꯥꯎꯔꯛꯀꯗꯣꯏꯁꯦ ꯑꯦ ꯁꯤ ꯑꯅꯤ ꯌꯥꯎꯔꯛꯑꯅꯤꯀꯣ ꯑꯗꯒꯤ ꯐꯦꯟ ꯌꯥꯎꯔꯛꯂꯅꯤ ꯏꯟꯇꯦꯔꯤꯌꯔ ꯁꯣꯐꯥ ꯕꯦꯗ ꯁꯤꯠ ꯑꯗꯨꯗꯒꯤꯗꯤ ꯂꯥꯏꯠ ꯗꯤꯖꯥꯏꯟꯅꯤꯡ ꯂꯣꯏꯅꯃꯛ ꯑꯩꯈꯣꯏꯒꯤꯗ ꯇꯧꯕ ꯌꯥꯔꯒꯅꯤ ꯍꯣꯏ ꯌꯥꯝ ꯊꯤꯅ ꯐꯪꯏ ꯍꯥꯏꯇꯔꯦ ꯐꯖ ꯐꯖꯕ ꯑꯗꯩꯗꯤ ꯃꯆꯨꯁꯦ ꯃꯦꯗꯥꯝꯅ ꯁꯖꯦꯁ ꯇꯧꯕ ꯃꯆꯨ ꯀꯔꯤ ꯀꯔꯤ ꯂꯩꯒꯦ ꯑꯣ ꯑꯗꯨꯁꯨ ꯐꯪꯕꯤꯒꯅꯤ ꯑꯗꯨꯝ ꯑꯗꯨꯗꯤ ꯌꯨꯝꯁꯦ ꯀꯔꯝ ꯀꯥꯟꯗꯒꯤ ꯁꯥꯕ ꯍꯧꯁꯤꯒꯦ ꯅꯦꯛꯁ ꯋꯤꯛꯇ ꯍꯧꯔꯁꯦ ꯇꯥꯕꯤꯕ꯭ꯔꯣ ꯍꯣꯏ ꯐꯔꯦ ꯐꯔꯦ ꯑꯗꯨꯗꯤ ꯑꯊꯨꯕꯗ ꯌꯨꯝꯗꯣ ꯁꯥꯅꯕ ꯇꯧꯔꯁꯦ ꯑꯗꯣ ꯃꯈꯥ ꯇꯥꯅ ꯑꯃꯨꯛ ꯀꯟꯇꯦꯛ ꯇꯧꯅꯒꯤꯁꯤꯀꯣ ꯎꯝ ꯐꯔꯦ ꯐꯔꯦ ꯊꯝꯕꯤꯔꯣ